ꯇ꯭ꯋꯦꯟꯇꯤ ꯐꯣꯔ ꯖꯅꯋꯥꯔꯤ ꯇꯨ ꯊꯥꯎꯖꯟ ꯐꯣꯔꯇꯤꯟ ꯇ꯭ꯋꯦꯟꯇꯤ ꯑꯥꯏꯠ ꯐꯦꯕꯋꯥꯔꯤ ꯇꯨ ꯊꯥꯎꯖꯟ ꯑꯩꯠꯇꯤꯟ ꯇ꯭ꯋꯦꯟꯇꯤ ꯁꯤꯛꯁ ꯑꯣꯛꯇꯣꯕꯔ ꯇꯨ ꯊꯥꯎꯖꯟ ꯑꯥꯏꯠꯇꯤꯟ ꯇ꯭ꯋꯦꯟꯇꯤ ꯁꯕꯦꯟ ꯅꯕꯦꯝꯕꯔ ꯇꯨ ꯊꯥꯎꯖꯟ ꯅꯥꯏꯟꯇꯤꯟ ꯗꯤꯁꯦꯝꯕꯔ ꯗꯦꯠ ꯇꯨ ꯇꯨ ꯊꯥꯎꯖꯟ ꯑꯥꯏꯠꯇꯤꯟ